ꯃꯔꯤ ꯆꯠꯄ ꯄꯥꯝꯕꯤꯒꯤ ꯃꯔꯝꯗ ꯍꯥꯏꯕꯤꯌꯣ ꯍꯥꯏꯕꯒꯤ ꯃꯔꯝ ꯑꯣꯏꯅ ꯑꯩ ꯇꯦꯟꯂꯞ ꯑꯣꯏꯅ ꯃꯌꯥꯝꯗ ꯃꯁꯤ ꯀꯥꯟꯅꯩ ꯃꯁꯤ ꯀꯥꯟꯅꯗꯦ ꯃꯁꯤ ꯑꯣꯏ ꯑꯣꯏꯗꯦ ꯍꯥꯏꯕ ꯑꯩ ꯈꯔ ꯍꯥꯏꯔꯛꯀꯦ ꯄꯥꯝꯕꯤ ꯃꯔꯤ ꯆꯠꯄ ꯄꯥꯝꯕꯤꯁꯤꯡꯁꯤ ꯊꯕꯤꯁꯨ ꯆꯠꯂꯦ ꯍꯋꯥꯏ ꯆꯠꯂꯦ ꯃꯥꯏꯔꯦꯟ ꯆꯠꯂꯦ ꯑꯗꯨꯒ ꯑꯩꯈꯣꯏꯒꯤ ꯍꯋꯥꯏ ꯃꯌꯥꯝ ꯆꯠꯂꯦ ꯑꯗꯨꯒꯤ ꯃꯔꯝ ꯑꯣꯏꯅ ꯃꯔꯝ ꯑꯣꯏꯅ ꯑꯩ ꯑꯩꯈꯣꯏꯅ ꯆꯥꯔꯤꯕ ꯊꯕꯤ ꯑꯗ ꯄꯥꯝꯕꯤ ꯑꯗꯨ ꯍꯥꯏꯒꯦꯔꯥ ꯁꯤꯇꯥꯕꯣꯟ ꯍꯥꯏꯕ ꯃꯔꯤ ꯆꯠꯄ ꯁꯤ ꯌꯥꯝ ꯂꯩꯌꯦ ꯑꯗꯒꯤ ꯑꯁꯤꯒꯤ ꯑꯦꯛꯁꯄ꯭ꯂꯦꯟ ꯇꯧꯕꯗ ꯃꯁꯤꯒꯤ ꯀ꯭ꯔꯤꯄꯔꯁꯤ ꯀꯃꯥꯏꯅ ꯀ꯭ꯔꯤꯄꯔꯁ ꯑꯣꯏꯍꯟꯒꯦꯔꯥ ꯀꯃꯥꯏꯅ ꯀꯥꯍꯟꯒꯦꯔꯥ ꯀꯃꯥꯏꯅ ꯇꯧꯒꯦꯔꯥ ꯊꯧꯔꯤꯒꯨꯝꯕꯅ ꯇꯤꯡꯕꯤꯕ ꯆꯩꯒꯨꯝꯕꯅ ꯈꯥꯕꯤꯕ ꯋꯥ ꯋꯥ ꯈꯥꯏꯔꯒ ꯋꯥꯒꯨꯝꯕꯅ ꯐꯖꯅ ꯁꯦꯝꯕꯤꯕ ꯑꯩꯈꯣꯏ ꯃꯔꯤ ꯆꯠꯄ ꯍꯥꯏꯕꯁꯦ ꯃꯥꯏꯔꯦꯟ ꯃꯥꯏꯔꯦꯟꯁꯨ ꯆꯠꯂꯦ ꯊꯕꯤꯁꯨ ꯆꯠꯂꯦ ꯑꯗꯨꯒ ꯑꯦꯁꯀ꯭ꯋꯥꯁꯒꯨꯝꯕ ꯑꯗ ꯍꯩꯗ ꯍꯥꯏꯒꯦ ꯍꯥꯏꯔꯒ ꯑꯩꯈꯣꯏꯅ ꯆꯥꯕ ꯌꯥꯕ ꯍꯩ ꯍꯩꯗ ꯍꯥꯏꯔꯒ ꯍꯥꯏꯒꯦꯔ ꯍꯥꯏ ꯍꯥꯏꯔꯒ ꯑꯩꯈꯣꯏ ꯒ꯭ꯔꯦꯞꯁꯀꯨꯝꯕ ꯑꯗꯨꯒ ꯑꯩꯈꯣꯏ ꯁꯤꯇꯥꯕꯣꯟꯒꯨꯝꯕ ꯑꯗꯨꯒ ꯑꯩꯈꯣꯏ ꯑꯩꯈꯣꯏꯒꯤ ꯑꯦꯟꯁꯥꯡ ꯅꯥꯄꯤꯗ ꯍꯩ ꯅꯥꯄꯤꯔꯥ ꯌꯦꯡꯒꯦ ꯍꯥꯏꯔꯕꯗꯤ ꯍꯋꯥꯏ ꯑꯗ ꯀꯔꯤ ꯀꯔꯤ ꯃꯌꯥꯝ ꯂꯩ ꯀ꯭ꯔꯤꯄꯤꯡꯁ ꯃꯁꯤꯒꯤ ꯃꯔꯝꯗ ꯑꯩꯈꯣꯏꯅ ꯐꯖꯅ ꯑꯩꯈꯣꯏꯅ ꯊꯥꯒꯦ ꯈꯣꯠꯀꯦ ꯇꯧꯒꯦ ꯍꯥꯏꯔꯕꯗꯤ ꯋꯥ ꯐꯖꯅ ꯈꯥꯏꯔꯦ ꯋꯥ ꯐꯖꯅ ꯈꯥꯏꯔꯒ ꯋꯥꯅꯁꯨ ꯈꯥꯕꯤꯌꯣ ꯑꯗ ꯎ ꯋꯥ ꯀꯔꯤ ꯀꯔꯤ ꯀꯥꯟꯅꯩ ꯊꯧꯔꯤꯒꯨꯝꯕ ꯑꯗ ꯇꯔꯥꯒꯨꯝꯕ ꯑꯩꯈꯣꯏꯅ ꯊꯧꯔꯤ ꯌꯨꯕꯤꯒꯤ ꯊꯧꯔꯤꯁꯤ ꯌꯥꯝ ꯀꯥꯟꯅꯩ ꯊꯕꯤꯒꯤ ꯃꯔꯝꯗꯁꯨ ꯑꯃ ꯑꯃꯗ ꯑꯣꯏꯔꯕꯁꯨ ꯌꯨꯕꯤꯒꯤ ꯊꯧꯔꯤꯁꯤ ꯏꯁꯤꯡꯁꯨ ꯅꯣꯡ ꯆꯨꯕꯗ ꯏꯁꯤꯡꯁꯨ ꯑꯗꯨꯝ ꯃꯁꯥꯅ ꯆꯨꯞꯄꯦ ꯆꯨꯞꯂꯒ ꯑꯩꯈꯣꯏꯅ ꯑꯩꯈꯣꯏ ꯃꯔꯤ ꯆꯠꯂꯤꯕ ꯑꯩꯈꯣꯏ ꯊꯕꯤꯅꯤ ꯁꯤꯇꯥꯕꯣꯟꯅꯤ ꯑꯃ ꯑꯃꯅꯤ ꯑꯗꯨꯒꯨꯝꯕꯅ ꯒ꯭ꯔꯦꯞꯁꯀꯨꯝꯕꯅꯤ ꯑꯗꯨꯅ ꯆꯨꯞꯄꯁꯨ ꯉꯝꯃꯦ ꯃꯁꯥꯗꯒꯤ ꯆꯨꯞꯄꯁꯨ ꯉꯝꯃꯦ ꯑꯗꯨꯒꯤ ꯃꯔꯝ ꯑꯣꯏꯅ ꯑꯣꯏꯅ ꯑꯩꯈꯣꯏꯁꯤ ꯌꯥꯝ ꯑꯩꯈꯣꯏꯅ ꯐꯖꯅ ꯁꯦꯝꯕꯤꯔꯕꯗꯤ ꯍꯩ ꯃꯔꯤ ꯆꯠꯂꯤꯕ ꯍꯩꯁꯤꯡꯁꯤ ꯐꯖꯅ ꯄꯥꯟꯒꯅꯤ ꯃꯔꯤ ꯃꯔꯤ ꯆꯠꯂꯤꯕ ꯍꯩꯁꯤꯡꯁꯦ ꯑꯩꯈꯣꯏꯅ ꯐꯖꯅ ꯆꯦꯛꯁꯤꯜꯂꯒ ꯌꯦꯡꯕꯤꯗ꯭ꯔꯕꯗꯤ ꯇꯧꯕꯤꯗ꯭ꯔꯕꯗꯤ ꯐꯖꯅ ꯆꯠꯂꯣꯏ ꯏꯁꯀ꯭ꯋꯥꯏꯁꯀꯨꯝꯕ ꯑꯩꯈꯣꯏꯅ ꯆꯥꯔꯤꯕ ꯑꯦꯟꯁꯥꯡ ꯅꯥꯄꯤ ꯃꯥꯏꯔꯦꯟꯒꯨꯝꯕ ꯑꯃ ꯑꯃ ꯃꯌꯥꯝꯁꯦ ꯈꯣꯡꯗ꯭ꯔꯨꯝꯒꯨꯝꯕ ꯃꯔꯤ ꯆꯠꯄ ꯑꯁꯤ ꯃꯔꯤ ꯆꯠꯄ ꯉꯥꯛꯇꯅꯦꯁꯦ ꯈꯣꯡꯗ꯭ꯔꯨꯝꯒꯨꯝꯕ ꯊꯕꯤꯒꯨꯝꯕ ꯃꯥꯏꯔꯦꯟꯒꯨꯝꯕ ꯑꯃꯃꯒꯨꯝꯕ ꯍꯩꯗ ꯌꯦꯡꯒꯦ ꯍꯥꯏꯔꯒ ꯑꯩꯈꯣꯏ ꯁꯤꯇꯥꯕꯣꯟꯒꯨꯝꯕ ꯊꯕꯤꯒꯨꯝꯕ ꯒ꯭ꯔꯦꯞꯁꯀꯨꯝꯕ ꯃꯁꯤ ꯃꯌꯥꯝꯁꯦ ꯀꯔꯤ ꯀꯃꯥꯏꯅ ꯍꯤꯡꯕ꯭ꯔꯣ ꯀꯃꯥꯏꯅ ꯇꯧꯕꯅꯣ ꯀꯃꯥꯏꯅ ꯆꯥꯕꯅꯣ ꯀꯃꯥꯏꯅ ꯇꯧꯕꯅꯣ ꯑꯁꯤꯒꯤꯁꯦ ꯐꯖꯅ ꯑꯩꯈꯣꯏꯅ ꯎ ꯀꯛꯂꯒ ꯋꯥ ꯈꯥꯏꯔꯒ ꯋꯥꯅ ꯇꯧꯕꯤꯔꯒ ꯊꯧꯔꯤꯅ ꯆꯤꯡꯕꯤꯔꯒ ꯇꯧꯕꯗ ꯑꯩꯈꯣꯏ ꯃꯁꯤꯁꯤ ꯀ꯭ꯔꯤꯄꯔꯁ ꯍꯥꯏꯕ ꯒ꯭ꯔꯥꯏꯟ ꯇꯧꯕꯁꯤ ꯃꯔꯤ ꯆꯠꯄ ꯍꯥꯏꯕ ꯄꯥꯝꯕꯤ ꯁꯤꯡꯁꯤ ꯑꯁꯤ ꯌꯥꯝ ꯀꯥꯟꯅꯩ ꯍꯥꯏꯅ ꯃꯌꯥꯝꯗ ꯍꯥꯏꯅꯤꯡꯂꯤ ꯃꯌꯥꯝꯅ ꯍꯥꯏꯔꯤꯕ ꯃꯌꯥꯝꯁꯤ ꯃꯌꯥꯝꯁꯤ ꯑꯆꯨꯝꯕ ꯂꯩꯔꯕꯗꯤ ꯃꯌꯥꯝꯅ ꯂꯧꯕꯤꯌꯣ ꯍꯥꯏꯅ ꯃꯌꯥꯝꯗ ꯈꯪꯍꯟꯖꯕꯅꯤ ꯊꯦꯡꯛ ꯌꯨ